ꯁꯉꯥꯏ ꯐꯦꯁꯇꯤꯕꯦꯜ ꯀꯩꯁꯨ ꯌꯥꯝꯅ ꯑꯩꯈꯣꯏ ꯁꯤꯗꯒꯤ ꯍꯥꯏꯔꯒꯗꯤ ꯀꯩꯁꯨ ꯌꯥꯝ ꯆꯠꯇ꯭ꯔꯦ ꯑꯗꯨ ꯅꯪ ꯌꯦꯡꯕ ꯂꯥꯛꯅꯤꯡꯏꯔꯣ

ꯍꯣꯏ ꯍꯣꯏ ꯆꯠꯃꯤꯟꯅꯁꯦ ꯌꯥꯏ ꯁꯤ ꯁꯉꯥꯏ ꯐꯦꯁꯇꯤꯕꯦꯜꯁꯦ ꯑꯩꯈꯣꯏ ꯃꯅꯤꯄꯨꯔꯗ ꯂꯩꯕ ꯇ꯭ꯔꯦꯗꯤꯁꯟꯅꯦꯜꯒꯤ ꯑꯣꯏꯕ ꯍꯥꯏꯗꯤ ꯎꯝ ꯗ꯭ꯔꯦꯁꯇꯕꯨ ꯑꯣꯏꯔꯣ ꯑꯗꯨꯒ ꯃꯤꯇꯩꯒꯤꯅ ꯃꯤꯇꯩꯒꯤ ꯗ꯭ꯔꯦꯁ ꯃꯨꯁꯂꯤꯝꯒꯤꯅ ꯃꯨꯁꯂꯤꯝꯒꯤ ꯗ꯭ꯔꯦꯁ ꯑꯗꯨꯒ ꯇ꯭ꯔꯥꯏꯕꯀꯤꯅ ꯇ꯭ꯔꯥꯏꯕꯀꯤ ꯃꯣꯏ ꯃꯣꯏꯒꯤ ꯆꯠꯅꯕꯤꯗꯣ ꯑꯗꯨꯗꯣ ꯑꯗꯨꯝ ꯄꯥꯡꯊꯣꯛꯄ ꯂꯩ ꯑꯗꯨꯒ ꯑꯗꯩ ꯆꯤꯟꯖꯥꯛꯁꯨ ꯑꯗ ꯂꯣꯏꯅ ꯐꯪꯒꯅꯦꯕ ꯃꯨꯁꯂꯤꯝꯒꯤ ꯇꯣꯉꯥꯟ ꯃꯤꯇꯩꯒꯤ ꯇꯣꯉꯥꯟ ꯇ꯭ꯔꯥꯏꯕꯀꯤ ꯇꯣꯉꯥꯟ ꯂꯣꯏꯅ ꯐꯪꯒꯅꯦꯕ ꯍꯥꯟꯅꯗꯤ ꯃꯐꯝ ꯑꯃꯗꯇ ꯄꯥꯡ ꯍꯥꯟꯅꯗꯤ ꯃꯐꯝ ꯑꯝꯗꯇ ꯄꯥꯡꯊꯣꯛꯂꯝꯃꯦ ꯍꯧꯖꯤꯛꯇꯤ ꯃꯐꯝ ꯑꯅꯤ ꯑꯍꯨꯝꯗ ꯑꯗꯨꯝ ꯄꯥꯡꯊꯣꯛꯄ ꯂꯩ ꯑꯗꯨꯅ ꯑꯗꯨꯅ ꯃꯐꯝꯗꯣ ꯃꯐꯝꯗꯨꯗꯤ ꯑꯩꯁꯨ ꯆꯞ ꯆꯥꯕꯗꯤ ꯍꯥꯏꯕ ꯉꯝꯗ꯭ꯔꯦꯕ ꯑꯗꯣ ꯂꯣꯀꯦꯁꯟ ꯀꯩꯀꯥ ꯌꯦꯡꯉꯒ ꯑꯗꯨꯝ ꯆꯠꯄꯗꯤ ꯌꯥꯅꯤ ꯃꯤ ꯑꯇꯣꯞꯄꯗ ꯍꯪꯉꯒ ꯆꯠꯇꯣꯏ ꯑꯣꯏꯔꯗꯤ ꯒꯥꯔꯤ ꯑꯃ ꯄꯨꯟꯅ ꯅꯦꯛꯑꯒ ꯆꯠꯃꯤꯟꯅꯔꯁꯦ ꯑꯗꯨꯒ ꯅꯣꯏ ꯃꯤ ꯀꯌꯥꯝ ꯂꯥꯛꯇꯣꯏꯅꯣ ꯑꯣ ꯅꯣꯏ ꯑꯍꯨꯝ ꯑꯣꯏꯔꯗꯤ ꯑꯩꯁꯨ ꯏꯃꯥꯟꯅꯕꯤ ꯀꯩꯀꯥ ꯄꯨꯔꯒ ꯂꯥꯛꯀꯦꯕ ꯑꯗꯣ ꯑꯩꯈꯣꯏ ꯄꯨꯟꯅ ꯒꯥꯔꯤ ꯑꯃ ꯅꯦꯛꯑꯒ ꯆꯠꯃꯤꯟꯅꯔꯁꯦ ꯎꯝ ꯌꯥꯏꯌꯦ ꯂꯣꯏꯅ ꯁꯉꯥꯏ ꯐꯦꯁꯇꯤꯕꯦꯜꯗ ꯍꯥꯏꯔꯗꯤ ꯂꯣꯏꯅ ꯐꯪꯒꯅꯤ ꯅꯪꯅ ꯑꯄꯥꯝꯕꯗꯣ ꯂꯣꯏꯅ ꯅꯪꯅ ꯍꯩꯖꯕ ꯅꯪꯒꯤ ꯅꯪꯒꯤ ꯍꯥꯏꯗꯤ ꯅꯪꯅ ꯗꯥꯟꯁ ꯇꯧꯕ ꯍꯩꯕ ꯑꯣꯏꯔꯣ ꯑꯗꯨꯝ ꯅꯪ ꯁꯔꯨꯛ ꯌꯥꯕ ꯌꯥꯔꯦ ꯑꯗꯨꯒ ꯅꯪꯅ ꯀꯔꯤꯒꯨꯝꯕ ꯐꯛꯀꯨꯝꯕ ꯃꯅꯤꯄꯨꯔꯒꯤ ꯐꯛ ꯁꯤꯗꯤ ꯃꯅꯤꯄꯨꯔꯒꯤ ꯄꯣꯠꯊꯣꯛꯅꯤꯗꯅ ꯑꯗꯨ ꯐꯛꯀꯨꯝꯕ ꯀꯧꯅꯥꯒꯤ ꯐꯛꯀꯨꯝꯕ ꯁꯨꯝ ꯅꯪꯅ ꯁꯥꯕ ꯍꯩꯖꯇꯔꯒꯗꯤ ꯑꯗꯨꯝ ꯑꯗ ꯁꯉꯥꯏ ꯐꯦꯁꯇꯤꯕꯦꯟ ꯇꯧꯕ ꯃꯐꯝꯗꯣ ꯑꯗꯨꯒꯤꯗ ꯑꯗꯨꯝ ꯌꯣꯟꯕ ꯈꯣꯠꯄ ꯌꯥꯅꯦꯕ ꯑꯇꯩ ꯑꯇꯩ ꯀꯩ ꯀꯩ ꯍꯪꯅꯤꯡꯕ ꯂꯩꯒꯦ ꯍꯣꯏ ꯍꯣꯏ ꯑꯗꯨ ꯑꯗꯣ ꯅꯪ ꯈꯤꯇꯪ ꯉꯟꯅꯗꯤ ꯂꯥꯛꯑꯣ ꯑꯗꯨꯒ ꯄꯨꯟꯅ ꯊꯦꯡꯅꯔꯒ ꯃꯐꯝꯗꯨ ꯌꯧꯅꯕ ꯆꯠꯃꯤꯟꯅꯔꯁꯤ ꯍꯣꯏ ꯍꯣꯏ ꯐꯔꯦ ꯐꯔꯦ ꯍꯣꯏ ꯍꯣꯏ